ꯗ꯭ꯔꯥꯏꯕꯔ ꯇ꯭ꯔꯥꯐꯤꯛ ꯖꯥꯝ ꯑꯣꯏꯔꯕꯣ ꯁꯤꯗꯤ ꯑꯩꯗꯤ ꯀꯣꯂꯦꯖ ꯄꯨꯡ ꯇꯔꯥ ꯃꯈꯥꯏ ꯌꯧꯗ꯭ꯔꯤꯉꯩꯗ ꯌꯧꯅꯤꯡꯉꯥꯏꯅꯤꯅꯦ ꯍꯣꯔꯦꯟ ꯑꯗꯨ ꯊꯦꯡꯂꯗꯤ ꯑꯩ ꯋꯥꯊꯤ ꯆꯥꯔꯅꯤ ꯑꯁꯤꯗꯒꯤ ꯆꯠꯅꯤꯡꯉꯥꯏ ꯁꯝꯂꯞꯄ ꯂꯝꯕꯤꯒ ꯂꯩꯇ꯭ꯔꯣ ꯅꯪ ꯂꯝꯕꯤ ꯁꯝꯅꯤꯡꯉꯥꯏꯒ ꯈꯪꯗ꯭ꯔꯣ ꯑꯗꯨ ꯅꯪꯒꯤ ꯅꯔꯨꯞ ꯈꯣꯏꯗꯁꯨ ꯍꯪꯕ ꯌꯦꯡꯉꯣ ꯀꯣꯜ ꯇꯧꯔꯒ ꯑꯩ ꯊꯦꯡꯕ ꯌꯥꯔꯣꯏꯌꯦ ꯁꯤꯗꯤ ꯑꯦꯁꯦꯝꯕ꯭ꯂꯤ ꯌꯥꯎꯗ꯭ꯔꯗꯤ ꯃꯤꯡꯗꯨ ꯂꯤꯁ ꯂꯧꯔꯒ ꯑꯥ ꯍꯦꯗ ꯈꯣꯏꯗ ꯁꯤꯟꯅꯅꯤꯡꯉꯥꯏꯅꯤ ꯁꯤꯗꯤ ꯑꯩꯗꯤ ꯍꯣꯔꯦꯟ ꯌꯥꯝ ꯐꯔꯛ ꯇꯥꯔꯅꯤꯅꯦ ꯅꯨꯡꯇꯤꯒꯤ ꯍꯧꯖꯤꯛꯇꯤ ꯑꯦꯁꯦꯝꯕ꯭ꯂꯤꯁꯨ ꯇꯧꯔꯕꯅꯤꯅ ꯑꯦꯁꯦꯝꯕ꯭ꯂꯤꯗꯣ ꯄꯨꯡ ꯇꯔꯥ ꯃꯈꯥꯏꯗ ꯍꯧꯕꯅꯤ ꯑꯗꯨ ꯍꯧꯖꯤꯛ ꯍꯧꯖꯤꯛ ꯑꯃꯨꯛꯀ ꯇ꯭ꯔꯥꯐꯤꯛ ꯖꯥꯝ ꯇꯧꯔꯦ ꯍꯧꯖꯤꯛ ꯄꯨꯡ ꯅꯥꯏꯟ ꯐꯣꯔꯇꯤ ꯇꯥꯔꯦ ꯄꯨꯡ ꯇꯔꯥ ꯇꯥꯒꯦ ꯇꯧꯔꯦ ꯁꯤꯗꯤ ꯌꯥꯝ ꯊꯦꯡꯂꯅꯤ ꯑꯗꯨ ꯅꯪ ꯁꯣꯔꯠ ꯀꯠꯇꯨ ꯑꯃꯠꯇ ꯅꯪꯒꯤ ꯈꯪꯅꯕꯁꯤꯡꯗ ꯑꯣꯏꯔꯁꯨ ꯑꯇꯣꯞꯄ ꯗ꯭ꯔꯥꯏꯕꯔꯁꯤꯡꯗ ꯑꯣꯏꯔꯁꯨ ꯑꯃꯇ ꯍꯪꯕꯤꯌꯨ ꯅꯠꯇ꯭ꯔꯒ ꯀꯔꯝ ꯀꯔꯝꯍꯥꯏꯅ ꯑꯣꯏꯔꯁꯨ ꯅꯪ ꯑꯇꯣꯞꯄ ꯀꯦꯕꯇꯨ ꯑꯇꯣꯞꯄ ꯔꯦꯗꯤ ꯇꯧꯕꯤꯎꯅꯦ ꯍꯧꯖꯤꯛ ꯑꯩ ꯁꯤꯗꯒꯤ ꯄꯨꯡ ꯇꯔꯥ ꯃꯈꯥꯏꯗ ꯌꯧꯗ꯭ꯔꯗꯤ ꯍꯣꯔꯦꯟ ꯐꯔꯛ ꯇꯥꯔꯅꯤ ꯍꯣꯔꯦꯟ ꯑꯩ ꯋꯥꯊꯤ ꯆꯥꯔꯅꯤ ꯅꯪ ꯀꯔꯝ ꯀꯔꯝꯍꯥꯏꯅ ꯇꯧꯔꯒ ꯑꯣꯏꯔꯁꯨ ꯊꯤꯕꯤꯌꯣꯅꯦ ꯅꯠꯇ꯭ꯔꯒ ꯀꯔꯤ ꯇꯧꯁꯤꯔꯥ ꯑꯩ ꯈꯣꯡꯅ ꯆꯠꯂꯁꯤꯔꯥꯀꯣ ꯅꯠꯇ꯭ꯔꯒ ꯑꯁꯤꯒꯤ ꯇ꯭ꯔꯥꯐꯤꯛꯁꯦ ꯍꯧꯖꯤꯛ ꯊꯧꯒꯗꯧꯕ꯭ꯔꯥ ꯑꯥ ꯂꯝꯕꯤ ꯃꯌꯥꯏꯗ ꯀꯔꯤꯒꯤ ꯈꯠꯅꯕꯒ ꯂꯩꯕ꯭ꯔꯥ ꯅꯠꯇ꯭ꯔꯒ ꯀꯔꯤ ꯑꯦꯛꯁꯤꯗꯦꯟꯒ ꯇꯧꯕꯒꯤꯔꯣ ꯑꯁꯤꯕꯨ ꯉꯁꯤ ꯇ꯭ꯔꯥꯐꯤꯛ ꯂꯩꯕꯁꯦ ꯅꯨꯡꯇꯤꯒꯤꯗꯤ ꯁꯨꯃꯥꯏꯅꯗꯤ ꯇ꯭ꯔꯥꯐꯤꯛꯇꯤ ꯇꯧꯈꯤꯗꯕꯅꯤꯗ ꯅꯣꯡꯁꯨ ꯆꯨꯔꯤ ꯆꯨꯔꯤ ꯇꯧꯋꯦ ꯁꯤꯗꯤ ꯈꯣꯡꯅ ꯑꯃꯨꯛꯀ ꯆꯠꯅꯤꯡꯉꯥꯏꯁꯨ ꯑꯩꯗꯤ ꯑꯝꯕ꯭ꯔꯦꯂꯥꯁꯨ ꯄꯥꯏꯔꯛꯇ꯭ꯔꯦ ꯀꯃꯥꯏ ꯇꯧꯅꯤ ꯁꯤꯗꯤ ꯁꯣꯔꯠ ꯀꯠꯀ ꯑꯃꯠꯇ ꯈꯪꯗ꯭ꯔꯣ ꯅꯪ ꯆꯍꯤ ꯀꯌꯥ ꯁꯨꯔꯕ꯭ꯔꯣ ꯁꯤꯗ ꯀꯦꯕ ꯑꯣꯏꯅ ꯆꯦꯟꯕꯁꯦ ꯁꯣꯔꯠ ꯀꯠꯇꯤ ꯈꯪꯐꯃꯗꯤ ꯊꯣꯛꯂꯕꯅꯤꯗ